ꯃꯇꯝ ꯄꯨꯝꯅꯃꯛꯇ ꯑꯩꯅ ꯕꯥꯏꯛ ꯊꯧꯕ ꯃꯇꯝꯗ ꯈꯜꯂꯤꯁꯦ ꯌꯥꯝ ꯏꯪꯅ ꯇꯞꯅ ꯏꯁꯥꯒꯤ ꯉꯝꯖꯕ ꯀꯟꯇ꯭ꯔꯣꯜꯗ ꯒꯥꯔꯤꯁꯦ ꯊꯧꯕ ꯑꯩꯅꯁꯨ ꯃꯤꯉꯣꯟꯗ ꯍꯥꯏꯗꯤ ꯑꯁꯣꯛ ꯑꯄꯟ ꯅꯪꯍꯜꯂꯨꯗꯕ ꯃꯤꯅꯁꯨ ꯑꯩꯉꯣꯟꯗ ꯑꯁꯣꯛ ꯑꯄꯟ ꯅꯪꯍꯜꯂꯛꯇꯕ ꯒꯥꯔꯤ ꯊꯧꯔꯤꯉꯩ ꯃꯇꯝꯗ ꯑꯩꯈꯣꯏ ꯃꯤꯠ ꯅꯥ ꯆꯣꯏꯊꯣꯛꯇꯕ ꯒꯥꯔꯤ ꯇꯣꯡꯉꯒ ꯃꯤ ꯑꯃꯒ ꯑꯃꯒ ꯂꯥꯝꯅꯔꯒ ꯋꯥꯔꯤ ꯋꯥꯇꯥꯏ ꯇꯧꯗꯕ